ꯎꯝ ꯍꯂꯣ ꯑꯣ ꯑꯩ ꯀꯩꯅꯣꯝꯇ ꯍꯥꯏꯖꯔꯛꯀꯦ ꯇꯧꯕꯅꯦ ꯑꯣ ꯑꯩꯁꯦ ꯑꯩ ꯂꯝ ꯀꯣꯏꯕ ꯂꯥꯛꯆꯕꯅꯦ ꯃꯄꯥꯜ ꯂꯣꯝꯗꯩ ꯑꯗꯣ ꯑꯩ ꯃꯅꯤꯄꯨꯔꯗ ꯈꯤꯇꯪ ꯁꯥꯟꯅꯕ ꯅꯨꯡꯉꯥꯏꯒꯗꯕ ꯐꯤꯜ ꯅꯨꯡꯉꯥꯏꯕꯗꯣ ꯂꯩꯔꯒꯗꯤ ꯐꯨꯠꯕꯣꯜ ꯁꯥꯟꯅꯕꯗꯨ ꯈꯤꯇꯪ ꯌꯥꯎꯅꯤꯡꯕ

ꯑꯩ ꯂꯥꯛꯄꯗꯤ ꯑꯩ ꯑꯩꯈꯣꯏ ꯑꯅꯤ ꯑꯍꯨꯝ ꯂꯥꯛꯄꯅꯦ ꯑꯗꯨ ꯑꯩ ꯁꯥꯟꯅꯕꯗꯣ ꯍꯣꯏ ꯍꯣꯏ ꯑꯗꯣ ꯑꯩ ꯌꯥꯎꯖꯔꯒꯦ ꯁꯣꯏꯗꯅ ꯑꯗꯣ ꯃꯣꯏ ꯁꯥꯟꯅꯕꯗꯨꯗ ꯑꯩꯁꯨ ꯌꯥꯎꯖꯔꯒꯦ ꯑꯗꯨ ꯃꯣꯏ ꯃꯐꯝꯁꯤꯗ ꯑꯗꯨꯝ ꯅꯨꯡꯉꯥꯏꯕ ꯃꯐꯝ ꯂꯩ ꯍꯥꯏꯕ ꯅꯠꯇ꯭ꯔꯣ

ꯑꯣ ꯑꯗꯨꯗꯤ

ꯍꯣꯏ ꯑꯥ

ꯌꯥꯝ ꯅꯨꯡꯉꯥꯏꯖꯔꯦ ꯅꯣꯏ ꯏꯁꯥ ꯌꯥꯎꯅ ꯄꯨꯜꯂꯒ ꯑꯩꯈꯣꯏꯒ ꯄꯨꯜꯂꯒ ꯁꯥꯟꯅꯁꯤ ꯑꯣ ꯑꯩ ꯍꯌꯦꯡ ꯍꯪꯆꯤꯠ ꯀꯨꯝꯕ ꯑꯩ ꯁꯣꯏꯗꯅ ꯌꯧꯔꯛꯑꯒꯦ ꯍꯣꯏ ꯍꯣꯏ ꯑꯗꯣ